ꯃꯇꯝꯒꯤ ꯃꯇꯨꯡ ꯏꯟꯅ ꯃꯅꯤꯄꯨꯔꯤ ꯂꯣꯟ ꯑꯁꯤ ꯁꯝꯅ ꯍꯥꯏꯔꯕꯗ ꯃꯅꯤꯄꯨꯔ ꯐꯤꯆꯔ ꯐꯤꯂꯤꯝ ꯗ꯭ꯔꯃꯥ ꯑꯥꯔꯠ ꯑꯦꯟ ꯀꯜꯆꯔ ꯊꯥꯏꯅ ꯂꯩꯔꯝꯕ ꯂꯣꯟ ꯑꯁꯤꯕꯨ ꯄꯨꯊꯣꯛꯅꯕ ꯍꯣꯠꯅꯕꯗ ꯊꯥꯛ ꯋꯥꯡꯅ ꯊꯧꯗꯥꯡ ꯂꯧꯕꯤꯔꯤꯕ ꯑꯈꯪ ꯑꯍꯩꯁꯤꯡꯅ ꯑꯌꯥꯝꯕ ꯚꯥꯔꯠ ꯑꯃꯗꯤ ꯄ꯭ꯔꯤꯊꯤꯕꯤꯗ ꯁꯛ ꯈꯪꯕ ꯑꯣꯏꯈꯤꯕꯅꯤ